ꯂꯣꯟ ꯍꯥꯏꯕꯁꯤ ꯖꯥꯇꯤ ꯈꯨꯗꯤꯡꯃꯛꯀꯤ ꯂꯩ ꯏꯟꯗꯤꯌꯥꯒꯤ ꯂꯣꯟ ꯆꯍꯨꯝꯒꯤ ꯃꯊꯛꯇꯩ ꯍꯦꯟꯅ ꯂꯩ ꯃꯅꯤꯄꯨꯔꯒꯤ ꯃꯅꯤꯄꯨꯔ ꯂꯣꯟ ꯑꯁꯤꯁꯨ ꯃꯅꯤꯄꯨꯔꯗ ꯇꯥꯃꯤꯟꯅꯔꯤꯕ ꯖꯥꯇꯤ ꯈꯨꯗꯤꯡꯃꯛꯅ ꯂꯣꯏꯅ ꯈꯪꯐꯝ ꯊꯣꯛꯏ ꯃꯅꯤꯄꯨꯔ ꯑꯁꯤꯗ ꯀꯃꯟ ꯂꯦꯡꯒ꯭ꯋꯦꯁ ꯑꯣꯏꯔꯦ ꯍꯥꯏꯔꯒ ꯃꯅꯤꯄꯨꯔꯗ ꯇꯥꯃꯤꯟꯅꯕ ꯖꯥꯇꯤ ꯈꯨꯗꯤꯡꯃꯛꯀꯤ ꯀꯃꯨꯅꯤꯀꯦꯁꯟ ꯑꯣꯐ ꯅꯦꯠꯋꯥꯔꯛ ꯍꯥꯏꯅꯁꯨ ꯂꯧꯕ ꯌꯥꯏ ꯃꯅꯤꯄꯨꯔꯒꯤ ꯂꯣꯟ ꯑꯁꯤ ꯏꯟꯗꯤꯌꯥꯒꯤ ꯃꯐꯝꯁꯤꯡꯗ ꯈꯪꯅꯗꯦ ꯃꯔꯝꯗꯤ ꯏꯟꯗꯤꯌꯥꯒꯤ ꯂꯣꯟ ꯑꯁꯤ ꯍꯤꯟꯗꯤ ꯍꯤꯟꯗꯤꯅ ꯃꯔꯝ ꯍꯤꯟꯗꯤꯅ ꯀꯃꯟ ꯂꯦꯡꯒ꯭ꯋꯦꯁ ꯑꯣꯏꯕ ꯃꯔꯝꯅ ꯃꯅꯤꯄꯨꯔ ꯂꯣꯟ ꯑꯁꯤ ꯈꯪꯕ ꯋꯥꯠꯂꯤ ꯃꯅꯤꯄꯨꯔꯒꯤ ꯑꯜꯐꯥꯕꯦꯠ ꯍꯥꯏꯔꯒꯗꯤ ꯀꯣꯛ ꯁꯝ ꯂꯥꯏ ꯑꯁꯤ ꯏꯟꯗꯤꯌꯥꯒꯤ ꯁꯤꯛꯁ ꯁꯦꯗꯨꯜꯒꯤ ꯃꯅꯨꯡꯗ ꯆꯜꯂꯤ ꯑꯗꯨꯕꯨ ꯉꯁꯤ ꯐꯥꯎꯕꯗ ꯏꯟꯗꯤꯌꯥ ꯒꯔꯃꯦꯟꯅ ꯀꯔꯦꯟꯁꯤ ꯑꯁꯤꯕꯨ ꯑꯦꯛꯅꯣꯂꯦꯖ ꯇꯧꯕꯤꯗꯅ ꯀꯔꯦꯟꯁꯤ ꯑꯁꯤꯗꯁꯨ ꯍꯥꯞꯂꯛꯄ ꯎꯗ꯭ꯔꯤ ꯃꯔꯝꯗꯤ ꯃꯅꯤꯄꯨꯔꯒꯤ ꯑꯜꯐꯥꯕꯦꯠ ꯑꯁꯤꯁꯨ ꯈꯔꯅ ꯇ꯭ꯋꯦꯟꯇꯤ ꯁꯤꯛꯁ ꯑꯜꯐꯥꯕꯦꯠꯅꯤ ꯍꯥꯏ ꯈꯔꯅ ꯇ꯭ꯋꯦꯟꯇꯤ ꯁꯚꯦꯟꯅꯤ ꯍꯥꯏ ꯃꯅꯨꯡꯗ ꯌꯦꯠꯅꯕꯅ ꯃꯔꯝ ꯑꯣꯏꯔꯒ ꯉꯁꯤ ꯐꯥꯎꯕ ꯏꯟꯗꯤꯌꯥꯒꯤ ꯀꯔꯦꯟꯁꯤꯗ ꯍꯥꯞꯇꯦ ꯏꯟꯗꯤꯌꯥꯗ ꯂꯩꯔꯤꯕ ꯃꯤꯄꯨꯝ ꯈꯨꯗꯤꯡꯃꯛꯅ ꯍꯤꯟꯗꯤ ꯑꯁꯤ ꯉꯥꯡꯕ ꯍꯩꯇꯕ ꯌꯥꯗꯦ ꯍꯤꯟꯗꯤ ꯑꯁꯤꯅ ꯀꯃꯟ ꯍꯥꯏꯔꯒ ꯏꯟꯗꯤꯌꯥꯒꯤ ꯔꯤꯖꯟ ꯁꯤꯡꯗ ꯃꯦꯟ ꯀꯃꯨꯅꯤꯀꯦꯁꯟ ꯑꯣꯏꯅ ꯁꯤꯖꯤꯟꯅꯩ ꯏꯟꯗꯤꯌꯥꯒꯤ ꯃꯐꯝ ꯑꯌꯥꯝꯕꯗ ꯍꯤꯟꯗꯤ ꯉꯥꯡꯕ ꯍꯩꯇꯕ ꯃꯤ ꯂꯩꯇꯦ ꯍꯤꯟꯗꯤ ꯑꯁꯤ ꯁ꯭ꯀꯨꯜ ꯏꯟꯗꯤꯌꯥꯒꯤ ꯁ꯭ꯀꯨꯜꯁꯤꯡꯗ ꯀꯃꯟ ꯑꯣꯏꯅ ꯇꯝꯅꯕ ꯁꯕꯖꯦꯛ ꯑꯃꯁꯨ ꯃꯔꯝ ꯑꯣꯏꯔꯤ ꯃꯅꯤꯄꯨꯔ ꯑꯁꯤꯗꯤ ꯅꯠꯇꯦ ꯏꯟꯗꯤꯌꯥꯒꯤ ꯀꯔꯦꯟꯁꯤ ꯑꯁꯤꯗ ꯍꯤꯟꯗꯤ ꯑꯁꯤꯗꯤ ꯑꯗꯨꯅꯃꯛ ꯆꯜꯂꯤ ꯃꯔꯝꯗꯤ ꯃꯍꯥꯛ ꯑꯁꯤꯅ ꯀꯃꯟ ꯂꯦꯡꯒ꯭ꯋꯦꯁ ꯑꯣꯏꯕ ꯃꯔꯝꯅ ꯏꯟꯗꯤꯌꯥ ꯑꯁꯤꯗ ꯁꯥꯎꯠ ꯂꯣꯝꯗ ꯍꯤꯟꯗꯤꯁꯦ ꯀꯌꯥ ꯀꯨꯏꯅ ꯉꯥꯡꯅꯗꯦ ꯃꯔꯝꯗꯤ ꯁꯥꯎꯠꯇ ꯇꯦꯂꯨꯒꯨ ꯑꯃꯗꯤ ꯃꯔꯥꯊꯤ ꯂꯣꯟ ꯇꯝꯕ ꯃꯔꯝꯅ ꯃꯅꯤꯄꯨꯔ ꯑꯁꯤꯒ ꯏꯟꯗꯤꯌꯥ ꯑꯁꯤꯒ ꯆꯥꯡꯗꯝꯅꯔꯨꯔꯒꯗꯤ ꯏꯟꯗꯤꯌꯥꯒꯤ ꯄꯣꯄꯨꯂꯦꯁꯟ ꯑꯁꯤꯒꯤ ꯑꯗꯨꯛꯀꯤꯃꯛꯇꯤ ꯋꯥꯡꯉꯤ ꯃꯅꯤꯄꯨꯔꯗ ꯂꯩꯔꯤꯕ ꯃꯤ ꯁꯤꯒꯤ ꯄꯣꯄꯨꯂꯦꯁꯟꯗꯤ ꯖꯁ ꯑꯕꯞ ꯊꯔꯇꯤ ꯂꯥꯈꯁꯀꯤꯈꯛꯇꯅꯤ ꯄꯣꯄꯨꯂꯦꯁꯟ ꯑꯁꯤ ꯃꯅꯤꯄꯨꯔꯗ ꯂꯣꯟ ꯃꯥꯡꯁꯤꯜꯂꯛꯄ ꯃꯅꯤꯄꯨꯔ ꯂꯣꯟ ꯃꯥꯡꯁꯤꯜꯂꯛꯄ ꯍꯥꯏꯕ ꯑꯁꯤ ꯑꯩꯈꯣꯏꯒꯤ ꯑꯣꯞꯁꯄ꯭ꯔꯤꯡ ꯄꯨꯊꯣꯔꯛꯄ ꯋꯥꯠꯂꯛꯄꯒꯤꯅꯤ ꯑꯃꯗꯤ ꯃꯥꯏꯒ꯭ꯔꯦꯁꯟꯁꯤꯡꯅ ꯂꯥꯛꯄꯗꯒꯤ ꯂꯣꯟ ꯑꯁꯤ ꯃꯥꯡꯂꯛꯄꯅꯤ ꯀꯃꯟ ꯂꯦꯡꯒ꯭ꯋꯦꯁ ꯑꯁꯤꯗꯒꯤ ꯅꯥꯊꯩꯔꯛꯄꯅꯤ